ꯗꯦꯀꯥꯜꯊ꯭ꯂꯣꯟꯒꯤ ꯑꯦꯄꯔꯦꯜ ꯁ꯭ꯄꯣꯔꯠ ꯋꯦꯌꯥꯔꯁꯦ ꯁꯤꯖꯟꯅꯕꯗ ꯌꯥꯝꯅ ꯉꯨꯡꯉꯥꯏꯕ ꯑꯃꯗꯤ ꯑꯗꯨꯗꯒꯤ ꯑꯩꯈꯣꯏꯅ ꯌꯥꯝꯅ ꯂꯣ ꯕꯖꯦꯠꯇ ꯄꯩꯁꯥ ꯌꯥꯝꯅ ꯆꯪꯗꯕꯤꯗ ꯃꯤ ꯈꯨꯗꯤꯡꯃꯛꯅ ꯏꯐꯣꯔꯠ ꯇꯧꯕꯁꯨ ꯉꯝꯃꯦꯕ ꯑꯗꯨꯗ ꯃꯥꯒꯤ ꯀꯩꯅꯣꯁꯤ ꯃꯥꯒꯤ ꯄ꯭ꯔꯗꯛ ꯁ꯭ꯄꯣꯔꯠꯁ ꯋꯦꯌꯥꯔꯁꯤꯡꯁꯤ ꯀ꯭ꯋꯥꯂꯤꯇꯤ ꯌꯥꯝꯅ ꯂꯩ ꯑꯗꯨꯗꯩ ꯀꯨꯏꯅ ꯁꯥꯡꯅ ꯆꯠꯂꯤ ꯁꯤꯖꯤꯟꯅꯕ ꯈꯨꯁꯤꯟꯅꯕꯗ ꯌꯥꯝꯅ ꯅꯨꯡꯉꯥꯏ ꯑꯗꯨꯅ ꯃꯁꯤꯒꯤ ꯑꯦꯅꯤ ꯁ꯭ꯄꯣꯔꯠꯁꯀꯤ ꯃꯈꯜ ꯃꯈꯜ ꯁ꯭ꯄꯣꯔꯠꯁ ꯃꯈꯜ ꯃꯈꯜꯁꯤꯗ ꯃꯥꯒꯤ ꯑꯦꯞꯄꯔꯦꯜꯁꯨ ꯑꯦꯞꯄꯔꯦꯁꯨ ꯃꯈꯜ ꯃꯈꯜ ꯃꯌꯥꯝ ꯑꯃ ꯐꯪꯉꯦꯕ ꯀꯝꯄꯦꯅꯤ ꯑꯇꯣꯞ ꯑꯇꯣꯞꯄꯒꯤ ꯑꯩꯈꯣꯏꯅ ꯈꯪꯕꯗ ꯁꯥꯏꯀ꯭ꯂꯤꯡꯒꯤ ꯍꯥꯏꯕꯀꯥꯟꯗ ꯁꯥꯏꯀ꯭ꯂꯤꯡꯒꯤ ꯑꯗꯨꯗꯒꯤ ꯁ꯭ꯋꯤꯝꯃꯤꯡꯒꯤ ꯍꯥꯏꯀꯤꯡ ꯇ꯭ꯔꯦꯛꯀꯤꯡꯒꯤ ꯑꯗꯨꯗꯒꯤ ꯐꯤꯠꯅꯦꯁ ꯔꯟꯅꯤꯡꯒꯤ ꯑꯗꯨꯗꯒꯤ ꯑꯦꯀ꯭ꯋꯥ ꯖꯨꯝꯒꯤ ꯑꯗꯨꯗꯩ ꯑꯥꯔꯆꯔꯤꯒꯤ ꯕꯤꯁ ꯕꯤꯁ ꯁ꯭ꯄꯣꯔꯠꯁꯀꯤ ꯑꯗꯨꯗꯒꯤ ꯕꯣꯗꯤꯕꯤꯜꯗꯤꯡ ꯒꯤ ꯑꯗꯨꯗꯩ ꯕꯣꯛꯁꯤꯡꯒꯤ ꯕꯦꯠꯃꯤꯟꯇꯟꯒꯤ ꯑꯗꯨꯗꯒꯤ ꯕꯦꯁꯕꯣꯜꯒꯤ ꯕꯥꯁꯀꯦꯠꯕꯣꯜꯒꯤ ꯑꯗꯨꯗꯒꯤ ꯕꯤꯂ꯭ꯔꯠꯀꯤ ꯑꯗꯨꯗꯩ ꯕꯣꯗꯤ ꯕꯣꯗꯤꯕꯣꯠꯀꯤ ꯀꯦꯝꯄꯤꯡꯒꯤ ꯑꯗꯨꯗꯩ ꯀꯥꯔꯗꯤꯌꯣꯒꯤ ꯑꯗꯨꯗꯩ ꯀ꯭ꯂꯥꯏꯝꯕꯤꯡꯒꯤ ꯑꯗꯨꯗꯩ ꯀ꯭ꯔꯤꯛꯀꯦꯠꯀꯤ ꯗꯥꯟꯁꯀꯤ ꯑꯗꯨꯗꯩ ꯐꯤꯁꯤꯡꯒꯤ ꯑꯁꯤꯒꯨꯝꯕ ꯑꯥꯏꯇꯦꯝ ꯃꯌꯥꯝꯃꯁꯦ ꯐꯪꯉꯦꯕ ꯃꯥꯒꯤ ꯀ꯭ꯋꯥꯂꯤꯇꯤ ꯂꯩꯔꯕ ꯕ꯭ꯔꯥꯟꯁꯤꯡ ꯑꯁꯤꯁꯨ ꯂꯩꯔꯤ ꯀ꯭ꯋꯥꯂꯤꯇꯤ ꯂꯩꯔꯕ ꯕ꯭ꯔꯥꯟꯁꯤꯡ ꯗꯣꯃꯤꯅꯣꯒꯨꯝꯕ ꯀꯦꯆꯨꯋꯥꯒꯨꯝꯕ ꯑꯁꯤꯁꯨ ꯃꯇꯝ ꯃꯇꯝꯒꯤ ꯃꯇꯨꯡ ꯏꯟꯅ ꯃꯥꯒꯤꯗ ꯑꯩꯈꯣꯏꯒꯤ ꯄ꯭ꯔꯥꯏꯁꯁꯦ ꯂꯣꯗꯒꯤꯅ ꯑꯅꯦꯝꯕꯗꯒꯤꯅ ꯑꯋꯥꯡꯐꯥꯎꯕꯁꯨ ꯂꯩ ꯑꯗꯨꯗꯒꯤ ꯃꯥꯁꯤ ꯖꯦꯛꯀꯦꯠ ꯖꯦꯛꯀꯦꯠꯇꯁꯨ ꯃꯔꯥꯡ ꯀꯥꯏꯅ ꯐꯪꯏ ꯗꯣꯃꯤꯅꯣꯁꯀꯤ ꯑꯣꯏꯅ ꯑꯗꯨꯗꯩ ꯀꯦꯁꯤꯋꯥꯒꯤ ꯖꯦꯛꯀꯦꯠ ꯑꯗꯨꯗꯩ ꯀꯦꯞꯁꯁ꯭ꯇꯥꯒꯤ ꯑꯁꯤꯒꯨꯝꯕ ꯃꯌꯥꯝꯁꯤꯁꯨ ꯐꯪꯉꯦꯕ ꯗꯦꯀꯥꯊ꯭ꯂꯣꯟꯁꯤꯗ ꯑꯗꯨꯗꯒꯤ ꯃꯣꯏꯒꯤ ꯄ꯭ꯔꯗꯛꯁꯤꯁꯨ ꯌꯥꯝꯅ ꯂꯤꯠꯄ ꯁꯦꯠꯄꯗ ꯌꯥꯝꯅ ꯅꯨꯉꯥꯏꯕ ꯑꯗꯨꯗꯒꯤ ꯑꯗꯨꯝꯕ ꯑꯣꯏ ꯑꯗꯨꯗꯒꯤ ꯑꯩꯈꯣꯏꯅ ꯁꯨꯁꯇ ꯈꯣꯡꯎꯞꯇꯪ ꯂꯩꯔꯒꯦꯅ ꯍꯥꯏꯇꯥꯔꯁꯨ ꯈꯣꯡꯎꯞꯇꯁꯨ ꯏꯟꯅꯤꯁꯤꯁꯀꯤ ꯑꯗꯨꯗꯒꯤ ꯅꯤꯎ ꯐꯤꯜꯒꯤ ꯑꯗꯨꯗꯒꯤ ꯑꯗꯨꯝꯕ ꯃꯌꯥꯝ ꯑꯃ ꯐꯪꯏ ꯀꯦꯂꯦꯟꯖꯤꯒꯤ ꯃꯌꯥꯝ ꯑꯃ ꯐꯪꯏ ꯃꯣꯏꯁꯤꯡꯑꯁꯤꯁꯨ ꯇꯣꯡꯕꯗ ꯌꯥꯝ ꯅꯨꯉꯥꯏꯕ ꯑꯗꯨꯒ ꯃꯃꯜꯁꯨ ꯌꯥꯝꯗꯕ ꯑꯗꯨꯗꯒꯤ ꯂꯥꯁꯇꯤꯡꯁꯨ ꯀꯨꯏꯅꯁꯨ ꯆꯠꯄ ꯑꯗꯨꯝꯕ ꯄ꯭ꯔꯗꯛꯁꯤꯡ ꯑꯣꯏꯑꯕ ꯑꯗꯨꯗꯩ ꯑꯩꯈꯣꯏꯅ ꯖꯤꯀꯦꯠꯇꯁꯨ ꯌꯥꯝꯅ ꯑꯇꯥꯡꯕ ꯑꯣꯏꯕꯁꯨ ꯐꯪꯏ ꯑꯗꯨꯗꯒꯤ ꯀꯩꯅꯣꯒꯨꯝꯕ ꯐꯣꯔꯊ ꯀ꯭ꯂꯥꯁꯀꯨꯝꯕ ꯐꯪꯏ ꯖꯤꯛꯀꯦꯠꯇꯁꯨ ꯑꯇꯥꯡꯕ ꯃꯁꯤꯅ ꯂꯤꯠꯄ ꯌꯥꯔꯤꯁꯤ ꯖꯦꯔꯣ ꯗꯤꯒ꯭ꯔꯤ ꯁꯦꯜꯁꯤꯌꯁꯀꯤ ꯃꯤꯏꯁꯤꯗ ꯌꯥꯝ ꯁ꯭ꯄꯦꯁꯤꯐꯤꯛ ꯑꯣꯏꯕ ꯃꯣꯏꯒꯤ ꯀꯩꯅꯣꯁꯤꯡ ꯑꯁꯤ ꯄꯤꯑꯕ ꯃꯥꯒꯤ ꯄ꯭ꯔꯗꯛꯁꯤꯡ ꯑꯁꯦ ꯑꯣ ꯑꯁꯤꯒꯤ ꯖꯤꯛꯀꯦꯠꯁꯤꯅ ꯎꯟ ꯇꯥꯕ ꯃꯐꯝꯗ ꯂꯤꯠꯀꯗꯝꯃꯤ ꯑꯁꯤ ꯖꯤꯛꯀꯦꯠꯁꯤꯅ ꯑꯁꯥꯕ ꯃꯐꯝꯗ ꯗꯤꯒ꯭ꯔꯤ ꯑꯩꯈꯣꯏ ꯏꯪꯕꯒꯤ ꯆꯥꯡꯁꯤ ꯏꯪꯕꯒꯤ ꯆꯥꯡꯁꯤ ꯖꯦꯔꯣꯗ ꯂꯩꯕ ꯃꯐꯝꯗ ꯂꯤꯠꯀꯗꯕꯅꯤ ꯑꯗꯨꯗꯒꯤ ꯃꯥꯒꯤ ꯁ꯭ꯄꯦꯁꯤꯐꯤꯛ ꯑꯣꯏꯕꯁꯤꯡ ꯑꯁꯤꯁꯨ ꯃꯌꯥꯝ ꯑꯃ ꯄꯤꯔꯤꯑꯕ ꯑꯗꯨꯗꯒꯤ ꯑꯦꯉꯥꯄꯜ ꯑꯣꯏꯅ ꯍꯥꯏꯔꯕꯗꯅꯦ ꯑꯩꯈꯣꯏꯅ ꯁ꯭ꯄꯣꯔꯠꯁꯀꯤꯗ ꯍꯥꯏꯔꯛꯄꯗ ꯉꯁꯥꯏꯒꯤ ꯕꯦꯠꯃꯤꯟꯇꯟ ꯁꯥꯟꯅꯕꯒꯤ ꯁꯨꯁ ꯑꯗꯨꯗꯒꯤ ꯑꯗꯨꯗꯩ ꯕꯥꯁꯀꯦꯠꯕꯣꯟ ꯁꯥꯟꯅꯕꯒꯤ ꯁꯨꯁ ꯑꯗꯨꯗꯒꯤ ꯕꯥꯁꯀꯦꯠꯕꯣꯟ ꯁꯥꯟꯅꯕꯒꯤ ꯃꯥꯒꯤ ꯁꯣꯔꯠꯁ ꯈꯣꯉꯥꯎ ꯑꯀꯛꯄ ꯑꯁꯥꯡꯕ ꯃꯌꯥꯝ ꯑꯃꯁꯨ ꯌꯥꯎꯋꯦꯕ ꯃꯣꯏꯁꯤꯡ ꯑꯁꯦ ꯁꯦꯠꯄꯁꯤꯅ ꯑꯩꯈꯣꯏꯒꯤ ꯁꯥꯟꯅꯕ ꯃꯇꯝꯗꯁꯨ ꯑꯦꯂꯥꯁꯇꯤꯁꯁꯤꯁꯗꯤ ꯃꯇꯝꯗꯁꯨ ꯉꯁꯥꯏ ꯏꯁꯇ꯭ꯔꯦꯠꯆ ꯇꯧꯕꯗ ꯅꯨꯉꯥꯏꯕ ꯁꯦꯒꯥꯏꯗꯕ ꯈꯣꯠꯇꯕ ꯑꯗꯨꯗꯒꯤ ꯀꯨꯏꯅ ꯂꯥꯁꯇꯤꯡ ꯑꯣꯏꯕ ꯑꯗꯨꯒꯨꯝꯕꯁꯨꯅꯅꯦꯕ ꯑꯗꯨꯗꯒꯤ ꯍꯨꯃꯥꯡ ꯊꯣꯛꯄ ꯈꯣꯠꯄ ꯇꯧꯀꯥꯟꯗꯁꯨ ꯌꯥꯝ ꯊꯨꯅ ꯗ꯭ꯔꯥꯏ ꯑꯣꯏꯈꯤꯕ ꯑꯗꯨꯝꯕ ꯂꯩ ꯑꯗꯨꯗꯒꯤ ꯑꯁꯤꯇ ꯅꯠꯇꯅ ꯑꯩꯈꯣꯏꯅꯁꯨ ꯑꯩꯈꯣꯏꯒꯤ ꯃꯥꯛꯁ ꯁ꯭ꯀꯥꯔꯞ ꯃꯌꯥꯝ ꯑꯃ ꯁ꯭ꯀꯥꯔꯞ ꯃꯌꯥꯝ ꯑꯃꯁꯨ ꯐꯪꯉꯦꯕ ꯆꯠꯊꯣꯛ ꯆꯠꯁꯤꯟ ꯇꯧꯕ ꯃꯇꯝꯁꯤꯗ ꯃꯥꯏ ꯀꯣꯕꯔ ꯇꯧꯅꯕ ꯈꯣꯠꯅꯕ ꯁ꯭ꯀꯥꯔꯞꯁꯨ ꯌꯥꯎꯏ ꯑꯗꯨꯗꯒꯤ ꯃꯥꯒꯤ ꯍꯥꯏꯀꯤꯡ ꯍꯥꯏꯀꯤꯡ ꯇ꯭ꯔꯦꯛꯀꯤꯡ ꯆꯠꯅꯕ ꯑꯗꯨꯗꯒꯤ ꯕꯨꯠ ꯇꯣꯡꯅꯕ ꯈꯣꯠꯅꯕ ꯃꯌꯥꯝ ꯑꯃꯁꯨ ꯌꯥꯎꯔꯤꯑꯕ ꯃꯈꯣꯏꯁꯤꯡ ꯄ꯭ꯔꯗꯛꯁꯤꯡ ꯑꯁꯦ ꯑꯩꯈꯣꯏꯅ ꯁꯤꯖꯟꯅꯕꯗ ꯑꯗꯨꯛꯀꯤ ꯃꯇꯤꯛ ꯅꯨꯡꯉꯥꯏ ꯑꯗꯨꯗꯒꯤ ꯆꯞ ꯆꯥꯕ ꯃꯥꯒꯤ ꯃꯤ ꯑꯃꯅ ꯄꯥꯝꯕ ꯃꯤ ꯑꯃꯒꯤ ꯑꯄꯥꯝꯕ ꯗꯤꯖꯥꯏꯟ ꯑꯗꯨꯗꯒꯤ ꯄ꯭ꯔꯥꯏꯁ ꯑꯅꯦꯝꯕꯗꯒꯤꯅ ꯑꯋꯥꯡꯕ ꯐꯥꯎꯕ ꯁꯤꯗ ꯃꯤ ꯈꯨꯗꯤꯡꯃꯛꯅ ꯑꯦꯐꯣꯔꯗꯦꯕꯜ ꯇꯧꯕ ꯉꯝꯃꯦꯕ ꯃꯥꯒꯤ ꯄꯣꯠꯁꯦ ꯃꯥꯒꯤ ꯄ꯭ꯔꯗꯛꯁꯤꯡ ꯑꯁꯤꯁꯨ ꯁꯥꯕ ꯃꯇꯝꯁꯤꯗ ꯑꯦꯚ꯭ꯔꯤ ꯁ꯭ꯄꯣꯔꯠꯁꯀꯤ ꯃꯈꯜ ꯃꯈꯜ ꯃꯈꯜ ꯃꯌꯥꯝ ꯑꯃ ꯂꯩꯕꯅꯤꯅ ꯃꯥꯒꯤ ꯀꯔꯝꯕ ꯁ꯭ꯄꯣꯔꯠꯁꯇ ꯁꯤꯖꯤꯟꯅꯒꯗꯕꯅꯣ ꯑꯗꯨꯗꯩ ꯀꯔꯝꯕ ꯁ꯭ꯄꯣꯔꯠꯁꯇ ꯁꯤꯅ ꯁꯤꯖꯤꯟꯅꯔꯣꯏꯗꯕꯅꯣ ꯍꯥꯏꯕꯒꯤ ꯌꯥꯝꯅ ꯌꯥꯝꯅ ꯍꯥꯏ ꯇꯦꯛ ꯑꯣꯏꯕ ꯌꯥꯝꯅ ꯗꯤꯖꯥꯏꯟ ꯌꯥꯝ ꯐꯖꯕ ꯔꯣꯝꯗ ꯀꯨꯏꯅ ꯂꯥꯁꯇꯤꯡ ꯑꯣꯏꯒꯗꯕ ꯄꯣꯠ ꯂꯣꯝꯗ ꯑꯣꯏꯅ ꯁꯦꯝꯃꯦꯕ ꯑꯗꯨꯅ ꯑꯩꯈꯣꯏꯅ ꯁ꯭ꯄꯣꯔꯠꯁꯈꯛꯇꯒꯤ ꯅꯠꯇꯅ ꯑꯌꯨꯛ ꯅꯨꯊꯤꯟ ꯅꯨꯃꯤꯗꯥꯡ ꯃꯌꯥꯝ ꯑꯃꯁꯨ ꯂꯤꯠꯄ ꯇꯨꯝꯕ ꯆꯥꯕ ꯂꯤꯠꯄ ꯁꯤꯖꯟꯅꯕ ꯌꯥꯏ ꯑꯗꯨꯅ ꯑꯁꯤꯒꯤ ꯄꯣꯠꯁꯤꯡ ꯑꯁꯤ ꯁꯤꯖꯤꯟꯅꯔꯒ ꯌꯦꯡꯉꯨ ꯌꯦꯡꯕ ꯃꯇꯝꯗꯁꯨ ꯍꯣꯏꯅ ꯑꯗꯨꯝ ꯁꯤꯖꯤꯟꯅꯕꯒꯤ ꯃꯥꯒꯤ ꯃꯍꯥꯎꯗꯣ ꯈꯪꯕ ꯉꯝꯒꯅꯤ ꯑꯗꯨꯅ ꯁꯤꯒꯤ ꯄꯣꯠꯁꯤ ꯁꯤꯖꯤꯟꯅꯧ ꯑꯁꯤꯅ ꯈ꯭ꯋꯥꯏꯗꯩ ꯌꯥꯝ ꯐꯕ ꯁ꯭ꯄꯣꯔꯠꯁꯀꯤ ꯑꯥꯏꯇꯦꯝꯗꯗꯤ ꯑꯁꯤ ꯑꯗꯨꯝ ꯐꯔꯦ ꯑꯐꯕꯅꯤ ꯑꯇꯣꯞꯄ ꯁꯤꯡꯒ ꯀꯝꯄꯤꯌꯔ ꯇꯧꯕꯗꯁꯨ ꯑꯁꯤꯅ ꯌꯥꯝꯅ ꯍꯣꯡꯅꯁꯨ ꯐꯪꯏ ꯑꯗꯨꯗꯒꯤ ꯃꯤ ꯈꯨꯗꯤꯡꯃꯛꯅꯁꯨ ꯌꯥꯝ ꯂꯥꯏꯅ ꯁꯤꯖꯤꯟꯅꯕꯗꯁꯨ ꯅꯨꯡꯉꯥꯏꯍꯜꯂꯦ